ꯄꯨꯛꯅꯤꯡ ꯆꯪꯅ ꯋꯥꯈꯟ ꯇꯥꯅ ꯑꯩꯉꯣꯟꯗ ꯄꯥꯕ ꯉꯝꯃꯦ ꯉꯥꯡꯕ ꯉꯝꯃꯦ ꯑꯗꯨꯒꯤꯗꯃꯛꯇꯅꯤ ꯑꯩꯅ ꯃꯅꯤꯄꯨꯔꯤ ꯈꯜꯂꯤꯕꯒꯤ ꯃꯔꯝꯁꯦ ꯃꯅꯤꯄꯨꯔꯤ ꯃꯅꯤꯄꯨꯔꯤꯗ ꯄꯥꯕ ꯑꯃꯁꯨꯡ ꯉꯥꯡꯕꯅ ꯑꯩꯒꯤ ꯏꯃꯥꯒꯤ ꯃꯥꯗꯔ ꯇꯪ ꯂꯦꯡꯒ꯭ꯋꯦꯖ ꯑꯣꯏꯕꯅ ꯃꯅꯤꯄꯨꯔꯤꯅ ꯑꯩꯉꯣꯟꯗ ꯍꯦꯟꯅ ꯒ꯭ꯌꯥꯟ ꯇꯥꯍꯟꯕꯗꯣ ꯂꯧꯁꯤꯟꯕ ꯄꯨꯛꯅꯤꯡ ꯂꯧꯁꯤꯟꯕ ꯉꯝꯍꯟꯕꯗꯣ ꯑꯗꯨꯒꯤꯗꯃꯛꯇꯅꯦ ꯑꯩꯅ ꯃꯅꯤꯄꯨꯔꯤ ꯈꯜꯂꯤꯕꯁꯤ